ꯑꯁꯤꯐꯥ ꯅꯠꯇ꯭ꯔꯣ ꯑꯣ ꯀꯨꯏꯔꯦꯍꯦ ꯅꯪꯅ ꯐꯣꯟ ꯇꯧꯔꯛꯇ꯭ꯔꯤꯁꯤꯅ ꯀꯩꯗꯧ ꯀꯩꯗꯧꯕ ꯌꯥꯎꯈ꯭ꯔꯒꯦꯅ ꯑꯩꯗꯤ ꯈꯜꯂꯤꯅꯦ ꯑꯣ ꯑꯦꯛꯖꯥꯝꯗꯤ ꯑꯗꯨꯝ ꯅꯨꯉꯥꯏꯒꯤꯕ꯭ꯔꯣ ꯑꯗꯨꯝ ꯇꯧꯔꯤꯔꯣ ꯍꯧꯖꯤꯛ ꯑꯦꯛꯖꯥꯝ ꯑꯣ ꯑꯗꯨ ꯏꯤꯠꯇ ꯑꯩꯈꯣꯏꯔꯣꯝꯗ ꯀꯣꯏꯊꯣꯔꯛꯑꯣꯏꯗ꯭ꯔꯣꯕ ꯑꯗꯨ ꯌꯥꯏꯌꯦ ꯑꯗꯨꯝ ꯀꯣꯏꯊꯣꯔꯛꯀꯦ ꯑꯗꯣ ꯅꯪ ꯌꯨꯝ ꯀꯔꯝꯀꯥꯟꯗ ꯀꯨꯝꯗꯣꯏꯅꯣ ꯑꯣ ꯑꯗꯨ ꯀꯔꯤ ꯏꯤꯠꯇꯤ ꯑꯗꯨꯝ ꯔꯣꯖꯥ ꯃꯅꯨꯡꯗꯇ ꯀꯔꯤ ꯄꯔꯤꯈꯥꯗꯣ ꯔꯣꯖꯥ ꯃꯅꯨꯡꯗ ꯇꯥꯕ꯭ꯔꯣ ꯑꯣ ꯔꯣꯖꯥꯗꯣ ꯔꯣꯖꯥꯗꯣ ꯊꯥ ꯃꯨꯛꯇꯣ ꯑꯗꯨꯝ ꯍꯦꯟꯗꯣꯏꯔꯣ ꯅꯪꯕꯨ ꯋꯥꯒꯗ꯭ꯔꯣ ꯑꯩꯁꯨ ꯑꯗꯨꯅꯦ ꯃꯃꯥꯡꯗꯗꯤ ꯌꯥꯝꯅ ꯀꯩꯗꯧꯗꯤꯌꯦ ꯂꯦꯞꯈꯤ ꯑꯗꯨꯅ ꯍꯟꯗꯛꯇꯤ ꯂꯦꯞꯄꯔꯣꯏꯒꯦꯅ ꯈꯜꯂꯦ ꯅꯃꯥꯖꯇꯨꯖꯨ ꯊꯥꯗꯕꯤꯗ ꯑꯗꯨꯝ ꯁꯣꯜꯂꯒꯦꯅ ꯑꯗꯨꯝ ꯇꯧꯔꯦꯅꯦ ꯅꯨꯉꯥꯏꯕꯅꯦ ꯔꯨꯖꯥ ꯍꯦꯟꯕꯁꯦ ꯑꯗꯣ ꯏꯃꯥꯅꯕꯤꯁꯤꯡ ꯃꯌꯥꯝ ꯑꯃ ꯄꯨꯜꯂꯒꯅ ꯍꯦꯟꯅ ꯅꯨꯉꯥꯏꯕꯅꯦ ꯍꯦꯟꯕ ꯑꯗꯨꯝ ꯅꯨꯃꯤꯗꯥꯡ ꯋꯥꯏꯔꯝ ꯅꯃꯥꯖ ꯁꯣꯟꯕꯒꯤ ꯅꯨꯃꯤꯗꯥꯡ ꯀꯔꯤ ꯇꯧꯕꯒꯤ ꯔꯣꯖꯥ ꯍꯦꯟꯕꯒꯤ ꯅꯨꯃꯤꯗꯥꯡꯒꯤ ꯅꯃꯥꯖ ꯁꯣꯟꯕꯗꯣ ꯑꯗꯣ ꯌꯥꯝꯅ ꯅꯨꯉꯥꯏꯕꯅꯦ ꯏꯃꯥꯅꯕꯤ ꯃꯌꯥꯝ ꯄꯨꯜꯂꯒ ꯁꯣꯟꯕꯗꯣ ꯎꯝ ꯇꯧꯁꯦ ꯅꯪꯅ ꯑꯗꯨꯝ ꯀꯨꯝꯃꯛꯑꯗꯤ ꯌꯨꯝ ꯑꯥꯗ ꯀꯨꯝꯃꯛꯑꯗꯤ ꯑꯗꯨꯝ ꯐꯣꯟ ꯇꯧꯔꯛꯑꯣ ꯑꯗꯨꯒ ꯑꯗꯨꯝ ꯂꯥꯛꯑ ꯂꯣꯏꯔꯦ ꯀꯩꯅꯣ ꯑꯣ ꯔꯣꯖꯥ ꯃꯅꯨꯡꯗ ꯑꯣꯏꯅ ꯂꯩꯔꯒꯦꯅ ꯇꯧꯕ ꯏꯤꯠ ꯑꯣꯏꯔꯝꯗꯥꯏꯒꯤꯗ ꯅꯪꯒꯤꯗꯤ ꯂꯩꯔ ꯂꯩꯔꯕꯣ ꯎꯝ ꯆꯦꯆꯦꯁꯨ ꯑꯗꯨꯝ ꯔꯣꯖꯥ ꯃꯃꯥꯡꯗ ꯊꯣꯔ ꯊꯣꯛꯂꯛꯇꯣꯏꯔꯣ ꯑꯣ ꯆꯦꯆꯦꯗꯨꯗꯤ ꯃꯃꯤꯡ ꯀꯩ ꯀꯧꯒꯦ ꯑꯣ ꯀꯔꯤ ꯇꯝꯃꯤꯅꯣ ꯑꯥꯗ ꯑꯣ ꯌꯥꯝꯅ ꯐꯩꯌꯦ ꯑꯗꯨ ꯊꯣꯛꯂꯛꯑꯀꯥꯟꯗꯁꯨ ꯍꯥꯏꯔꯛꯑꯣ ꯑꯗꯨꯝ ꯂꯥ ꯑꯩ ꯂꯥꯛꯇꯣꯏꯅꯤ ꯈꯪꯅꯕ ꯑꯣꯏꯅ ꯑꯗꯨꯝ

ꯍꯣꯏ ꯑꯗꯨꯝ ꯅꯃꯥꯖꯀꯗꯣ ꯑꯗꯨꯝ ꯐꯖꯅ ꯁꯣꯟꯗꯣꯛꯑꯣ ꯑꯩꯁꯨ ꯁꯣꯟꯒꯦ ꯔꯣꯖꯥꯗꯗꯤ ꯂꯦꯞꯄꯗꯣ ꯅꯃꯥꯖ ꯁꯣꯟꯗꯕꯗꯣ ꯐꯠꯇꯦ ꯑꯗꯣ ꯑꯗꯨꯝ ꯍꯥꯏꯕꯅꯦ ꯑꯗꯣ ꯀꯩꯀꯥꯁꯨ ꯑꯗꯨꯝ ꯐꯖꯅ ꯁꯣꯟꯗꯣꯛꯑꯣ ꯅꯪꯁꯨ ꯑꯩꯁꯨ ꯁꯣꯟꯒꯦ ꯎꯝ ꯍꯣꯏ ꯑꯗꯣ ꯐꯖꯅ ꯀꯔꯤ ꯑ ꯏꯤꯠꯀꯤꯗꯨꯗ ꯍꯥꯏꯔꯛꯑꯣꯀꯣ ꯑꯗꯨ ꯂꯥꯛꯅꯕ ꯅꯤꯡꯁꯤꯡꯂꯛꯑꯣꯕ ꯎꯝ ꯏꯃꯥꯅꯕꯤ ꯃꯌꯥꯝꯗ ꯐ꯭ꯔꯣꯛ ꯁꯦꯠꯄꯗꯣ ꯌꯥꯝꯅ ꯅꯨꯡꯉꯥꯏꯕꯅꯦ ꯍꯣꯏ ꯍꯣꯏ ꯀꯣꯟꯅ ꯑꯗꯨꯝ ꯐꯥꯎꯅꯔꯁꯦ ꯊꯝꯃꯣ ꯊꯝꯃꯣ